ꯚꯥꯔꯠꯀꯤ ꯃꯐꯝ ꯈꯨꯗꯤꯡꯃꯛꯇ ꯕꯣꯂꯤꯋꯨꯗ ꯐꯤꯂꯝꯒꯤ ꯌꯥꯝꯅ ꯑꯗꯨꯝ ꯐꯦꯁꯟ ꯐꯦꯁꯟꯒꯤ ꯑꯣꯏꯕ ꯐꯤꯖꯦꯠꯀꯤ ꯆꯠꯅꯕꯤ ꯀꯌꯥꯝ ꯌꯥꯝꯅ ꯑꯗꯨꯒꯤ ꯃꯔꯝꯗ ꯑꯗꯨꯝ ꯆꯠꯅꯩ ꯚꯥꯔꯠꯅ ꯇ ꯇꯧꯔꯤꯕ ꯕꯣꯂꯤꯋꯨꯗ ꯐꯤꯂꯝ ꯌꯥꯝꯅ ꯃꯤꯅ ꯄꯥꯝꯖꯩ ꯃꯤꯄꯨꯝ ꯈꯨꯗꯤꯡꯃꯛꯅ ꯂꯣꯏꯅ ꯄꯥꯝꯖꯩ ꯑꯩꯒꯤꯁꯨ ꯑꯩꯅ ꯌꯥꯝ ꯄꯥꯝꯖꯈꯤꯕ ꯐꯤꯂ꯭ꯝ ꯑꯃ ꯂꯩꯀꯣ ꯕꯤꯔ ꯖꯥꯔꯥ ꯁꯥꯔꯨ ꯈꯥꯟꯒ ꯄ꯭ꯔꯤꯇꯤ ꯖꯤꯟꯇꯥꯒ ꯀꯨꯝꯕ ꯔꯥꯅꯤ ꯃꯨꯈꯔꯖꯤꯒ ꯄ꯭ꯔꯤꯇꯤ ꯖꯤꯟꯇꯥꯅ ꯁꯦꯠꯄ ꯗ꯭ꯔꯦꯁ ꯍꯥꯏꯗꯤ ꯃꯥꯒꯤ ꯗ꯭ꯔꯦꯁꯁꯤꯡꯗꯨ ꯌꯥꯝ ꯄꯥꯝꯖꯈꯤꯕ ꯍꯥꯏꯇꯔꯦ ꯑꯩꯁꯨ ꯑꯗꯨꯅ ꯌꯥꯝ ꯄꯥꯝꯖꯅ ꯃꯥꯅ ꯁꯦꯠꯄ ꯗ꯭ꯔꯦꯁꯇꯣ ꯑꯩꯁꯨ ꯑꯗꯨꯝ ꯑꯩꯁꯨ ꯇꯨꯒꯦ ꯁꯦꯠꯀꯦꯅ ꯈꯟꯗꯨꯅ ꯑꯩꯅꯀꯣ ꯌꯥꯝ ꯐꯤ ꯃꯤꯇꯔ ꯇꯧꯔꯒ ꯂꯧꯔꯒ ꯇꯨꯖꯈꯤ ꯐꯤ ꯃꯤꯇꯔ ꯃꯔꯤ ꯃꯉꯥ ꯑꯗꯨꯃꯥꯏꯅꯀꯣ ꯂꯧꯔꯒ ꯑꯩꯅ ꯇꯨꯖꯈꯤ ꯇꯨꯔꯒ ꯁꯦꯠꯈꯤꯕ ꯁꯦꯠꯈꯤꯕꯗ ꯏꯃꯥꯟꯅꯕꯤꯁꯤꯡꯅꯁꯨ ꯗ꯭ꯔꯦꯁꯇꯨ ꯌꯥꯝ ꯐꯖꯩ ꯀꯅꯥꯗ ꯇꯨꯕꯅꯣ ꯀꯃꯥꯏ ꯇꯧꯕꯅꯣꯅ ꯍꯪꯉꯛꯇꯅ ꯃꯈꯣꯏꯒꯤꯁꯨ ꯇꯨꯕꯤꯎ ꯇꯨꯕꯤꯌꯣꯅ ꯍꯥꯏꯔꯛꯇꯅ ꯑꯩꯅ ꯑꯩ ꯏꯁꯥꯅ ꯇꯨꯖꯕꯅꯤꯅ ꯍꯥꯏꯕꯗꯒꯤ ꯃꯣꯏꯅ ꯇꯨꯕꯤꯌꯣꯅ ꯑꯩꯅ ꯇꯨꯖꯈꯤ ꯌꯥꯝ ꯄꯥꯝꯖꯈꯤ ꯃꯇꯝꯗꯨꯗꯁꯨ ꯌꯥꯝ ꯐꯖꯅ ꯁꯦꯠꯄ ꯀꯥꯟꯗ ꯌꯥꯝ ꯐꯖꯈꯤꯕ ꯍꯥꯏꯇꯔꯦ ꯃꯑꯣꯡ ꯇꯥꯈꯤꯕ ꯍꯥꯏꯇꯔꯦ ꯑꯗꯨꯗꯨꯅ ꯌꯥꯝ ꯄꯥꯝꯖꯅ ꯑꯩꯅꯁꯨ ꯁꯦꯠꯈꯤ ꯌꯥꯝ ꯐꯖꯈꯤꯀꯣ